ꯀꯛꯆꯤꯡ ꯖꯤꯂꯥ ꯑꯁꯤꯗ ꯃꯌꯥꯝꯅ ꯄꯥꯝꯅ ꯁꯥꯟꯅꯕꯁꯤꯡ ꯁꯥꯟꯅꯕꯗꯤ ꯐꯨꯠꯕꯣꯜ ꯑꯃꯗꯤ ꯃꯨꯛꯅ ꯀꯥꯡꯖꯩ ꯑꯗꯨꯕꯨ ꯃꯌꯥꯝꯅ ꯄꯥꯝꯅ ꯍꯦꯟꯅ ꯁꯥꯟꯅꯕꯗꯤ ꯐꯨꯠꯕꯣꯜꯅ ꯍꯦꯟꯅ ꯄꯥꯝꯅ ꯁꯥꯟꯅꯩ